ꯐꯤ ꯀꯛꯄ ꯃꯇꯝꯗ ꯑꯩꯈꯣꯏꯅ ꯐꯤ ꯇꯨꯕꯒꯤ ꯐꯤ ꯀꯛꯄ ꯃꯇꯝꯗ ꯁꯣꯏꯒꯤꯗ꯭ꯔ ꯉꯥꯝꯈꯤꯗ꯭ꯔꯥ ꯑꯅ ꯍꯥꯏꯕꯒꯤ ꯑꯩꯈꯣꯏꯒꯤ ꯀꯩꯅꯣ ꯄꯥꯈꯠꯄ ꯑꯃꯁꯨꯡ ꯌꯦꯇꯨꯝꯅ ꯈꯨꯠꯇ ꯊꯤꯟꯒꯗ꯭ꯔꯥ ꯍꯥꯏꯕꯒꯤ ꯀꯩꯅꯣ ꯇ ꯕ ꯑꯩꯈꯣꯏꯒꯤ ꯑꯗꯨꯒꯤ ꯑꯋꯥꯕ ꯑꯗꯒꯤ ꯐꯤ ꯃꯆꯨ ꯑꯃꯒ ꯑꯃꯒ ꯃꯥꯟꯅꯔꯣꯏꯗ꯭ꯔꯥ ꯍꯥꯏꯕꯒꯤ ꯑꯃ ꯀꯩꯅꯣ ꯇꯧꯕꯒꯤ ꯑꯋꯥꯕ ꯑꯃ ꯐꯤ ꯐꯕ ꯐꯠꯇꯕꯒꯤ ꯑꯋꯥꯕ ꯑꯃ ꯑꯗꯨ ꯀꯩꯅꯣ ꯇꯧꯕꯗ ꯑꯩꯈꯣꯏ ꯑꯗꯨꯒꯤ ꯋꯥꯕꯗꯨ ꯑꯩꯈꯣꯏꯗ